ꯑꯩꯅ ꯃꯃꯥꯡ ꯍꯞꯇꯥꯗ ꯐꯨꯔꯤꯠ ꯑꯃ ꯑꯣꯗꯔ ꯇꯧꯖꯕꯅꯦ ꯑꯣꯟꯂꯥꯏꯟꯗꯒꯤ ꯑꯗꯨ ꯌꯧꯔꯛꯑꯦ ꯂꯤꯠꯄꯗꯁꯨ ꯌꯥꯝꯅ ꯅꯨꯡꯉꯥꯏꯕ ꯍꯥꯏꯕꯗꯨ ꯑꯣꯏꯔꯦ ꯑꯗꯨꯒ ꯀꯥꯂꯦꯟꯒꯤ ꯑꯣꯏꯅꯁꯨ ꯈ꯭ꯋꯥꯏꯗꯒꯤ ꯕꯦꯁ ꯍꯥꯏꯕꯗꯨ ꯑꯣꯏꯔꯦ ꯑꯗꯨꯒ ꯁꯨꯔꯁꯨ ꯃꯆꯨ ꯀꯣꯛꯇꯦ ꯂꯤꯠꯄꯁꯨ ꯅꯨꯡꯉꯥꯏ ꯃꯌꯥꯝꯁꯨ ꯑꯗꯨꯝ ꯁꯤꯖꯤꯟꯅꯕꯤꯌꯨ